ꯂꯨꯍꯣꯡꯕ ꯅꯨꯃꯤꯠꯇ ꯃꯤꯌꯥꯝꯅ ꯀꯩꯅꯥꯁꯤꯡꯗ ꯄꯤꯅꯕ ꯈꯨꯗꯣꯜꯁꯤꯡ ꯑꯗꯨꯗꯤ ꯎꯄꯨ ꯀꯥꯡꯗꯣꯜ ꯘꯔꯤ ꯁꯣꯐꯥ ꯃꯣꯟ ꯀꯥꯡꯈꯜ ꯐꯅꯦꯛ ꯐꯨꯔꯤꯠ ꯈꯣꯡꯎꯞ ꯁꯦꯟꯗꯜ ꯈꯨꯖꯤ ꯂꯤꯛ ꯁꯅꯥ ꯈꯨꯗꯦꯡ ꯑꯗꯨꯒ ꯄꯨꯈꯝ ꯇꯦꯡꯀꯣꯠ ꯒ꯭ꯂꯥꯁ ꯌꯦꯇꯨꯝ ꯕꯥꯜꯇꯤꯟ ꯈꯨꯖꯤ ꯕꯛꯀꯦꯠ

ꯐꯅꯦꯛ ꯃꯄꯥꯟ ꯅꯥꯏꯕꯤ ꯐꯨꯔꯤꯠ ꯂꯤꯛ